ꯍꯜꯂꯣ ꯁꯤ ꯑꯣꯁꯤꯜꯒꯤ ꯔꯦꯁꯇꯨꯔꯦꯟ ꯑꯣꯏꯗꯣꯏꯔꯣ ꯑꯩꯁꯦ ꯍꯧꯖꯤꯛ ꯆꯤꯀꯟ ꯆꯧ ꯄ꯭ꯂꯦꯠ ꯑꯃꯒ ꯃꯣꯃꯣ ꯄ꯭ꯂꯦꯠ ꯑꯃꯒ ꯑꯣꯗꯔ ꯇꯧꯅꯤꯡꯕ ꯑꯗꯨꯒ ꯑꯩꯒꯤ ꯃꯔꯨꯞ ꯑꯃꯒꯤ ꯆꯤꯀꯟ ꯆꯧ ꯄ꯭ꯂꯦꯠ ꯑꯅꯤ ꯑꯃꯒ ꯑꯣꯗꯔ ꯇꯧꯅꯤꯡꯕ ꯑꯗꯨꯒ ꯑꯩꯒꯤ ꯂꯩꯐꯝꯁꯤꯅ ꯕꯤꯁꯅꯨꯄꯨꯔ ꯕꯖꯥꯔ ꯋꯥꯔ꯭ꯗ ꯅꯝꯕꯔ ꯋꯥꯟꯗꯒꯤꯅꯦ ꯑꯗꯨꯒ ꯑꯩꯒꯤ ꯃꯔꯨꯞ ꯊꯣꯏꯕꯁꯤꯒꯤꯅ ꯕꯤꯁꯅꯨꯄꯨꯔ ꯕꯖꯥꯔ ꯋꯥꯔ꯭ꯗ ꯅꯝꯕꯔ ꯇꯨꯗꯒꯤ ꯑꯣꯏꯗꯣꯏꯅꯤ